ꯃꯅꯤꯄꯨꯔꯗ ꯂꯩꯔꯤꯕ ꯃꯔꯨ ꯑꯣꯏꯕ ꯍꯦꯜꯠꯀꯦꯌꯥꯔ ꯄꯣꯂꯤꯁꯤ ꯑꯁꯤꯁꯤꯡꯁꯦ ꯑꯩꯈꯣꯏꯅ ꯒꯥꯏꯠꯂꯥꯏꯟꯁ ꯍꯥꯏꯕꯗꯤ ꯑꯩꯈꯣꯏꯅ ꯒꯥꯏꯠ ꯃꯊꯛꯇ ꯂꯩꯕ ꯃꯤꯁꯤꯡꯅ ꯒꯥꯏꯠꯂꯥꯏꯟꯁ ꯐꯖꯅ ꯄꯤꯕ ꯇꯥꯏ ꯀꯔꯤꯒꯤꯔꯥ ꯍꯥꯏꯔꯗꯤ ꯑꯩꯈꯣꯏ ꯗ꯭ꯔꯛꯁ ꯑꯃꯁꯨꯡ ꯍꯤꯗꯥꯛꯁꯤꯡꯁꯦ ꯐꯖ ꯐꯖꯅ ꯌꯦꯡꯂꯒ ꯑꯁꯤ ꯑꯦꯛꯁꯄꯥꯏꯔꯤ ꯑꯣꯏꯈ꯭ꯔꯦ ꯑꯣꯏꯗ꯭ꯔꯤ ꯍꯥꯏꯕꯗꯨ ꯑꯩꯈꯣꯏꯅ ꯐꯖ ꯐꯖꯅ ꯌꯦꯡꯂꯒ ꯄꯤꯕ ꯇꯥꯏ ꯑꯗꯨꯒ ꯍꯦꯜꯠꯀꯦꯌꯥꯔ ꯏꯟꯐ꯭ꯔꯥꯏꯁꯇ꯭ꯔꯛꯆꯔꯁꯤꯗ ꯑꯃꯔꯛ ꯄ꯭ꯔꯥꯏꯕꯦꯠ ꯍꯦꯜꯠꯀꯦꯌꯥꯔ ꯁꯤꯒꯨꯝꯕꯁꯨ ꯂꯩꯌꯦ ꯄ꯭ꯔꯥꯏꯕꯦꯠ ꯍꯦꯜꯠꯀꯦꯌꯥꯔꯗ ꯑꯩꯈꯣꯏꯅ ꯀꯝꯄ꯭ꯂꯤꯃꯦꯟꯁ ꯑꯁꯤ ꯄꯥꯕ꯭ꯂꯤꯛꯇ ꯑꯩꯈꯣꯏꯅ ꯃꯣꯏꯗ ꯄꯤꯗ꯭ꯔꯤꯕꯁꯦ ꯗꯤꯁꯇ꯭ꯔꯤꯛ ꯍꯣꯁꯄꯤꯇꯥꯜꯗꯒꯤ ꯍꯦꯟꯅ ꯄ꯭ꯔꯥꯏꯕꯦꯠꯀꯤꯗꯒꯤ ꯆꯥꯔꯖꯁꯦ ꯌꯥꯝꯅ ꯂꯧꯋꯦ ꯍꯥꯏꯅ ꯃꯤ ꯃꯌꯥꯝꯅ ꯉꯥꯡꯅꯔꯒ ꯂꯩ ꯑꯗꯨ ꯑꯗꯨꯒꯤꯗꯃꯛ ꯑꯩꯈꯣꯏ ꯗꯤꯁꯇ꯭ꯔꯤꯛꯀꯤ ꯍꯣꯁꯄꯤꯇꯥꯜꯒꯤꯒꯨꯝꯕꯗ ꯑꯗꯨꯒꯨꯝꯕꯗ ꯂꯣꯏꯅ ꯐꯖ ꯐꯖꯅ ꯒꯣꯕꯔꯃꯦꯟꯁꯤꯡꯅ ꯃꯈꯣꯏꯅ ꯌꯨꯝ ꯁꯥꯕꯤꯕ ꯀꯔꯤ ꯀꯔꯥ ꯇꯧꯕꯤꯕꯗꯨ ꯐꯖꯅ ꯌꯦꯡꯁꯤꯟꯂꯒ ꯆꯪꯕ ꯇꯥꯏ ꯍꯥꯏꯅ ꯑꯩꯅ ꯅꯣꯏꯗ ꯍꯥꯏꯅꯤꯡꯉꯤ ꯑꯗꯨꯒ ꯑꯩꯈꯣꯏ ꯃꯅꯤꯄꯨꯔꯁꯤꯗ ꯏꯁꯇꯦꯠ ꯍꯦꯜꯠ ꯃꯤꯁꯟ ꯑꯁꯦ ꯄ꯭ꯔꯣꯒ꯭ꯔꯥꯝ ꯀꯗꯥꯏ ꯀꯗꯥꯏꯗ ꯑꯣꯏꯔꯁꯨ ꯆꯠꯂꯒ ꯄꯤ ꯑꯩꯆ ꯁꯤ ꯁꯤ ꯑꯩꯆ ꯁꯤ ꯑꯗꯨꯒꯨꯝꯕꯗ ꯆꯠꯂꯒ ꯄ꯭ꯔꯣꯒ꯭ꯔꯥꯝꯁꯦ ꯃꯔꯛ ꯃꯔꯛꯇ ꯆꯥꯎꯊꯣꯛꯅ ꯆꯥꯎꯊꯣꯛꯅꯕꯒꯤ ꯑꯩꯈꯣꯏ ꯔꯨꯔꯦꯜ ꯔꯨꯔꯦꯜꯗ ꯂꯩꯕ ꯁꯤꯇꯤꯗ ꯂꯩꯇꯕ ꯃꯤꯁꯤꯡꯁꯤꯕꯨ ꯈꯔ ꯍꯤꯟꯠꯁ ꯀꯔꯤ ꯀꯔꯥ ꯑꯣꯏꯔꯁꯨ ꯄꯤꯕ ꯇꯥꯏ ꯍꯥꯏꯅ ꯑꯩꯅ ꯊꯝꯅꯤꯡꯉꯤ ꯑꯗꯨꯒ ꯑꯩꯈꯣꯏ ꯃꯈꯣꯏ ꯑꯩꯈꯣꯏ ꯊꯕꯛ ꯁꯨꯕ ꯃꯤꯁꯤꯡꯁꯦ ꯈꯔ ꯒꯣꯕꯔꯃꯦꯟꯅ ꯌꯥꯔꯗꯤ ꯑꯃꯨꯛꯀ ꯃꯤ ꯈꯔ ꯅꯔꯁꯁꯤꯡꯔ ꯑꯦ ꯑꯁꯥ ꯁꯤꯔꯥ ꯏꯁꯇꯥꯐꯁꯤꯡꯔ ꯈꯔ ꯃꯐꯝ ꯃꯐꯝ ꯀꯗꯥꯏ ꯀꯗꯥꯏ ꯋꯥꯠꯄ꯭ꯔꯥ ꯑꯗꯨ ꯌꯦꯡꯁꯤꯜꯂꯒ ꯈꯔ ꯌꯦꯡꯕꯤꯌꯨ ꯍꯥꯏꯅ ꯍꯥꯏꯅꯤꯡꯉꯤ